ꯍꯜꯂꯣ ꯍꯜꯂꯣ ꯑꯣ ꯑꯩꯁꯦ ꯅꯣꯏꯔꯣꯝꯗ ꯀꯣꯏꯕ ꯂꯥꯛꯀꯦ ꯇꯧꯕꯅꯦꯕꯀꯣ ꯑꯗ ꯃꯐꯝ ꯐꯖ ꯐꯖꯕ ꯈꯔꯗꯤ ꯌꯦꯡꯅꯤꯡꯉꯦꯕ ꯑꯗꯒꯤ ꯐꯤꯔꯣꯟ ꯆꯥꯔꯣꯟꯁꯨ ꯈꯔ ꯂꯩꯅꯤꯡꯕ ꯐꯅꯦꯛꯀꯨꯝꯕ ꯐꯖ ꯐꯖꯕ ꯃꯑꯣꯡ ꯇꯥꯕ ꯍꯥꯏꯇꯥꯔꯦꯅꯦ ꯎꯝ ꯎꯝ ꯍꯣꯏ ꯍꯣꯏ ꯑꯗꯨ ꯂꯥꯛ ꯍꯧꯖꯤꯛ ꯉꯥꯛ ꯂꯩꯔ ꯑꯗꯨꯝ ꯂꯥꯛꯑꯒꯦꯕ ꯑꯗꯨ ꯂꯥꯛꯄꯗ ꯅꯪꯅ ꯈꯔ ꯈꯪꯕꯅꯤꯅ ꯅꯣꯏꯒꯤ ꯖꯒꯥꯅꯤꯅ ꯑꯗꯨꯝ ꯈꯔ ꯀꯩꯅꯣ ꯇꯧꯔꯁꯦꯕ ꯅꯪꯅ ꯈꯔ ꯆꯠꯃꯤꯟꯅꯔꯁꯦꯕ ꯅꯪꯒ ꯈꯔ ꯐꯖ ꯐꯖꯕ ꯑꯥ ꯍꯣꯏ ꯍꯣꯏ ꯑꯗꯨ ꯆꯠꯂꯨꯔꯁꯦꯕ ꯑꯗ ꯑꯩꯁꯨ ꯂꯥꯛꯇꯕ ꯀꯨꯏꯔꯝꯅꯤꯅ ꯂꯥꯛꯅꯤꯡꯉꯦꯕ ꯑꯗꯨꯗꯨꯒꯤꯅꯦ ꯅꯪꯅ ꯈꯪꯕ ꯈꯔ ꯐꯖ ꯐꯖꯕ ꯃꯐꯝꯗ ꯑꯗꯨꯝ ꯆꯠꯂꯁꯤꯅꯦ ꯑꯩꯗꯤ ꯈꯪꯗꯦꯕ ꯎꯝ

ꯍꯣꯏꯍꯦ ꯑꯗꯨ ꯆꯠꯄꯗꯣ ꯀꯩꯅꯣ ꯑꯩꯁꯦ ꯂꯥꯛꯄꯗꯨꯗ ꯍꯥꯏꯗꯤ ꯑꯇꯩ ꯑꯝꯇ ꯆꯠꯐꯝꯗꯣ ꯈꯪꯗꯝꯅꯤꯅ ꯅꯪꯅ ꯈꯔ ꯈꯪꯕꯅꯤꯅ ꯅꯣꯏ ꯃꯐꯝꯅꯤꯅ ꯅꯪꯒ ꯆꯠꯃꯤꯟꯅꯁꯦꯅ ꯇꯧꯕꯅꯦꯕ ꯌꯥꯗꯣꯏ ꯅꯠꯇ꯭ꯔꯣ ꯑꯗ ꯐꯅꯦꯛ ꯐꯤꯔꯣꯟꯗꯨꯁꯨ ꯈꯔ ꯐꯖ ꯐꯖꯕ ꯈꯜꯂꯒ ꯃꯆꯨꯒꯗꯨ ꯈꯔ ꯑꯅꯥꯟꯕ ꯃꯆꯨ ꯀꯣꯛ ꯑꯣꯏꯗꯕ ꯈꯣꯠꯂꯣꯏꯗꯕ ꯈꯔ ꯃꯐꯝꯗꯣ ꯌꯦꯡꯁꯤꯀꯣ ꯎꯝ ꯑꯗꯣ ꯌꯥꯝ ꯊꯦꯡꯕꯁꯨ ꯌꯥꯔꯣꯏꯗꯣꯏꯅꯦꯕ ꯑꯗꯨ ꯈꯔ ꯍꯧꯖꯤꯛ ꯑꯩ ꯂꯥꯛꯇꯣꯔꯦꯕ ꯂꯥꯛꯑꯒ ꯑꯗꯨꯝ ꯆꯠꯂꯒ ꯈꯔ ꯑꯗꯨꯝ ꯌꯦꯡꯉꯒꯀꯣ ꯐꯖ ꯐꯖꯕ ꯃꯐꯝꯗꯣ ꯌꯦꯡꯉꯒ ꯐꯣꯇꯣ ꯅꯨꯡꯇꯣ ꯈꯔ ꯀꯥꯞꯄꯒ ꯂꯣꯏꯔꯦ ꯆꯠꯅꯤꯡ ꯆꯠꯅꯤꯡ ꯂꯩꯕ ꯑꯗꯨꯒꯤ ꯑꯩꯁꯦ ꯇꯧꯕꯅꯦ ꯑꯩꯈꯣꯏ ꯑꯅꯤ ꯑꯍꯨꯝ ꯂꯥꯛꯀꯦ ꯇꯧꯕꯅꯦ ꯅꯪ ꯅꯇꯣꯝ ꯂꯩꯔꯝꯒꯦ ꯍꯥꯏꯔꯣ

ꯍꯣꯏꯅꯦ ꯈꯔ ꯐꯖꯕ ꯃꯐꯝ ꯑꯥ ꯈꯔ ꯑꯆꯥ ꯑꯊꯛ ꯈꯔ ꯆꯥꯊꯔꯦꯔꯒ ꯐꯤꯔꯣꯟ ꯆꯥꯔꯣꯟ ꯈꯔ ꯂꯩꯊꯔꯦꯔꯒ ꯐꯖ ꯐꯖꯕ ꯈꯔ ꯌꯦꯡꯊꯔꯨꯔꯒ ꯍꯟꯅꯕ